ꯑꯩꯅ ꯈ꯭ꯋꯥꯏꯗꯒꯤ ꯄꯥꯝꯖꯕ ꯏꯔꯣꯏꯕꯒꯤ ꯃꯐꯝ ꯍꯥꯏꯔꯒꯗꯤ ꯇꯨꯔꯦꯟꯁꯦ ꯇꯨꯔꯦꯟꯁꯤꯅ ꯑꯩ ꯏꯔꯣꯏꯕꯗ ꯈ꯭ꯋꯥꯏꯗꯒꯤ ꯄꯥꯝꯖꯕ ꯅꯨꯡꯉꯥꯏꯕ ꯃꯐꯝ ꯑꯃ ꯑꯣꯏꯌꯦꯕ ꯀꯩꯒꯤ ꯅꯨꯡꯉꯥꯏꯔꯤꯅꯣ ꯄꯥꯝꯖꯔꯤꯅꯣ ꯍꯥꯏꯕ ꯇꯥꯔꯒꯗꯤ ꯃꯐꯝꯁꯦ ꯌꯥꯝ ꯅꯨꯡꯉꯥꯏꯕ ꯍꯥꯏꯗꯤ ꯏꯁꯤꯡ ꯏꯄꯥꯛꯁꯦ ꯌꯥꯝ ꯄꯥꯛꯅ ꯂꯩꯔꯒ ꯏꯁꯤꯡ ꯑꯔꯨꯕꯁꯤ ꯆꯦꯜꯂꯒ ꯑꯩꯈꯣꯏꯅ ꯌꯥꯝ ꯅꯨꯡꯉꯥꯏꯅ ꯏꯔꯨꯖꯕ ꯁꯥꯟꯅꯕꯁꯦ ꯌꯥꯝꯅ ꯅꯨꯡꯉꯥꯏꯕ ꯃꯐꯝ ꯑꯃ ꯑꯣꯏꯌꯦꯕ ꯍꯥꯏꯔꯤꯕ ꯃꯐꯝꯁꯦ ꯑꯩꯈꯣꯏꯒꯤ ꯃꯐꯝꯗꯁꯨ ꯑꯩꯈꯣꯏꯔꯣꯝꯗꯁꯨ ꯍꯥꯏꯔꯤꯕ ꯃꯐꯝ ꯇꯨꯔꯦꯟꯁꯦ ꯂꯩꯌꯦꯕ ꯇꯨꯔꯦꯟꯁꯤꯗ ꯑꯩꯈꯣꯏ ꯅꯨꯡꯇꯤꯖꯥꯏꯒꯤ ꯏꯔꯨꯖꯗꯅ ꯅꯨꯡꯉꯥꯏꯅ ꯁꯥꯟꯅꯩ ꯃꯐꯝꯗꯣ ꯌꯥꯝ ꯅꯥꯜꯂꯤ ꯌꯥꯝ ꯅꯨꯡꯉꯥꯏ ꯏꯁꯤꯡꯁꯨ ꯌꯥꯝ ꯂꯨꯅ ꯆꯦꯜꯂꯤ ꯃꯐꯝꯗꯨꯗ ꯅꯨꯡꯇꯤꯖꯥꯏꯒꯤ ꯑꯩꯈꯣꯏ ꯂꯥꯛꯇꯨꯅ ꯏꯔꯨꯖꯗꯨꯅ ꯁꯥꯟꯅꯩ